ꯑꯩꯅ ꯆꯝꯄ꯭ꯔꯥ ꯊꯥꯕ ꯄꯥꯝꯃꯤ ꯑꯃꯁꯨꯡ ꯔꯣꯁꯁꯨ ꯊꯥꯕ ꯄꯥꯝꯃꯤ ꯆꯝꯄ꯭ꯔꯥꯁꯤꯅ ꯃꯤꯑꯣꯏ ꯃꯍꯩ ꯄꯥꯂꯛꯂꯒ ꯃꯤꯑꯣꯏꯕꯗ ꯆꯥꯕ ꯇꯨꯝꯅꯤꯡꯉꯥꯏ ꯃꯍꯩ ꯑꯗꯨ ꯆꯥꯕꯗ ꯆꯥꯕ ꯇꯨꯝꯅꯤꯡꯉꯥꯏ ꯑꯣꯏ ꯔꯣꯁ ꯍꯥꯏꯁꯤꯅ ꯌꯥꯝꯅ ꯐꯖꯅ ꯌꯥꯝꯅ ꯌꯦꯡꯕꯗꯁꯨ ꯌꯥꯝꯅ ꯅꯨꯡꯁꯤꯕ ꯑꯃꯑꯣꯏꯕꯒꯤ ꯑꯩꯅ ꯄꯥꯝꯖꯕꯅꯤ